ꯑꯩꯈꯣꯏꯒꯤ ꯃꯐꯝꯗ ꯂꯩꯕ ꯄꯣꯠꯁꯤꯡ ꯁꯤꯖꯤꯟꯅꯕ ꯌꯥꯕ ꯍꯥꯏꯔꯒꯗꯤ ꯍꯧꯔꯤꯕ ꯎꯁꯤꯡ ꯎ ꯃꯌꯥꯝ ꯑꯃ ꯍꯧꯔꯤ ꯍꯥꯏꯔꯤꯕ ꯎꯁꯤꯡ ꯑꯁꯤ ꯐꯔꯅꯤꯆꯔꯗ ꯁꯤꯖꯤꯟꯅꯩ ꯑꯗꯨꯒ ꯐꯤꯁꯔꯤꯡ ꯐꯥꯔꯃꯤꯡꯗ ꯋꯥꯇꯔ ꯁꯤꯖꯤꯟꯅꯩ ꯑꯗꯨꯒ ꯑꯇꯣꯞ ꯑꯇꯣꯞꯄ ꯌꯥꯗꯕ ꯃꯐꯝꯁꯤꯡꯗꯒꯤ ꯁꯤꯖꯤꯟꯔꯝꯕ ꯑꯔꯤꯕ ꯌꯣꯠꯁꯤꯡ ꯑꯗꯨꯕꯨ ꯑꯩꯈꯣꯏꯅ ꯄꯨꯔꯛꯑꯒ ꯏꯁꯀ꯭ꯔꯦꯞꯇ ꯁꯤꯖꯤꯟꯅꯍꯜꯂꯤ